ꯏꯝꯐꯥꯜ ꯋꯦꯁꯇ ꯏꯝꯐꯥꯜ ꯋꯦꯁ ꯖꯤꯂꯥꯗ ꯍꯧꯕ ꯍꯥꯏꯔꯒꯗꯤ ꯐꯧ ꯀꯩꯀꯥꯁꯨ ꯍꯧꯋꯤ ꯑꯗꯨꯗꯒꯤ ꯃꯅꯥ ꯃꯁꯤꯡ ꯈꯔꯁꯨ ꯊꯥꯅꯩ ꯑꯗꯣ ꯁꯤꯁꯦ ꯑꯗꯨꯝ ꯃꯣꯏ ꯀꯩꯅꯣꯗ ꯑꯗꯨꯝ ꯕꯖꯥꯔꯗ ꯄꯨꯈꯠꯂꯒ ꯌꯣꯟꯅꯕꯁꯨ ꯂꯩꯌꯦꯀꯣ ꯑꯗꯣ ꯍꯋꯥꯏ ꯆꯦꯡꯋꯥꯏ ꯀꯩꯀꯥꯁꯤꯗꯤ ꯑꯌꯥꯝꯕꯅ ꯃꯣꯏ ꯏꯝꯐꯥꯜ ꯋꯦꯁ ꯄꯣꯠꯁꯪꯕꯝ ꯔꯣꯝꯗ ꯑꯌꯥꯝꯕꯅ ꯊꯥꯅꯩ